ꯑꯩꯅ ꯀꯤꯠꯆꯦꯟ ꯒꯥꯔꯗꯦꯟꯗ ꯅꯨꯡꯇꯤꯒꯤ ꯆꯪꯗ꯭ꯔꯕ ꯌꯥꯗ꯭ꯔꯕ ꯃꯅꯥ ꯃꯁꯤꯡꯁꯤꯡ ꯊꯥꯕ ꯄꯥꯝꯃꯤ ꯑꯩꯅ ꯃꯁꯤ ꯄꯥꯝꯕꯒꯤ ꯃꯔꯝꯗꯤ ꯃꯁꯤꯗꯒꯤ ꯄꯨꯊꯣꯔꯛꯄ ꯃꯅꯥ ꯃꯁꯤꯡꯁꯤꯡ ꯑꯁꯤ ꯂꯩꯔꯨꯕꯗ ꯇꯤꯡꯒꯗꯕ ꯁꯦꯜ ꯑꯗꯨꯁꯨ ꯇꯤꯡꯍꯟꯗꯕꯇ ꯅꯠꯇꯅ ꯑꯩꯅ ꯍꯦꯛꯅꯤꯡꯕ ꯃꯇꯝꯗ ꯍꯦꯛꯄ ꯉꯝꯍꯜꯂꯤ ꯃꯁꯤꯒꯤꯁꯨ ꯃꯊꯛꯇ ꯑꯩꯒꯤ ꯔꯤꯀ꯭ꯔꯤꯌꯦꯁꯟꯒꯤ ꯃꯇꯝꯁꯨ ꯑꯣꯏꯍꯜꯂꯤ